ꯇꯥꯕ꯭ꯔꯣ ꯚꯥꯏ ꯍꯣ ꯈꯣꯡꯖꯣꯝꯒꯤ ꯍꯟꯗꯛ ꯕꯣꯜ ꯁꯥꯟꯅꯕꯝ ꯑꯃ ꯑꯅꯧꯕ ꯑꯃ ꯍꯥꯡꯉꯤꯅꯦ ꯊꯣꯏ ꯑꯔꯤꯅꯥ ꯐꯨꯠꯕꯣꯜꯗꯣ ꯈꯣꯡꯖꯣꯝ ꯈꯣꯝꯖꯣꯝꯒꯤꯗꯩ ꯆꯪꯉꯥ ꯈꯔ ꯂꯩꯕꯗꯨꯍꯦ ꯄꯥꯠ ꯃꯄꯥꯟ ꯃꯌꯥꯗ ꯂꯩꯕꯗꯣ ꯈꯪꯕ꯭ꯔꯣ ꯁꯥꯟꯅꯧꯁꯤ ꯀꯩꯅꯣ ꯍꯣꯔꯦꯟ ꯀꯩ ꯊꯕꯛꯅꯣ ꯍꯥꯏꯁꯦ ꯑꯣ ꯄꯨꯡ ꯀꯌꯥ ꯑꯗꯨꯋꯥꯏꯗ ꯍꯜꯂꯛꯇꯣꯏꯅꯣ ꯎꯝ ꯍꯣ ꯑꯗꯣ ꯅꯥꯏꯠꯇ ꯆꯠꯁꯦ ꯀꯩꯅꯣ ꯅꯥꯏꯠ ꯄ꯭ꯂꯦ ꯇꯧꯔꯨꯁꯤ ꯀꯩꯅꯣ ꯁꯤꯗ ꯑꯩꯁꯨ ꯑꯩꯈꯣꯏ ꯂꯩꯀꯥꯏꯒꯤ ꯃꯤ ꯃꯔꯤꯃꯨꯛ ꯄꯣꯔꯛꯑꯒꯦꯅꯦ ꯅꯪꯁꯨ ꯑꯍꯨꯝ ꯃꯔꯤꯃꯨꯛ ꯍꯥꯏꯔꯣ ꯃꯤ ꯅꯤꯄꯥꯟꯃꯨꯛ ꯆꯠꯈꯤꯁꯦ ꯒꯥꯔꯤ ꯑꯩꯈꯣꯏ ꯑꯆꯧꯕꯗꯣ ꯄꯨꯊꯣꯔꯛꯑꯒꯦ ꯑꯗꯣ ꯅꯣꯏ ꯗꯥ ꯃꯦꯛꯁꯤꯗꯣ ꯍꯥꯏꯌꯣ ꯗꯥ ꯃꯦꯛꯁꯤꯒꯤ ꯃꯥꯏ ꯒꯥꯔꯤꯗꯨꯁꯨ ꯄꯨꯊꯣꯛꯍꯜꯂꯣ ꯀꯩꯅꯣ ꯑꯗꯣ ꯒꯥꯔꯤ ꯑꯅꯤꯗꯣ ꯑꯣꯏꯔꯗꯤ ꯀꯣꯅꯦꯗꯅ

ꯍꯣꯏ ꯍꯣꯏ ꯍꯥꯏꯒꯦ ꯍꯥꯏꯒꯦ ꯎꯝ ꯃꯣꯏꯗꯣ ꯄꯨꯡ ꯑꯃꯗ ꯂꯨꯄꯥ ꯂꯤꯁꯤꯡ ꯑꯃ ꯆꯥꯇ꯭ꯔꯨꯛ ꯂꯧꯋꯦ ꯍꯥꯏꯅꯦ ꯑꯁ ꯃꯌꯥꯝꯁꯨ ꯂꯣꯏ ꯂꯧꯅꯕꯅꯦꯍꯦ ꯑꯦ ꯇꯥꯡꯉꯁꯨ ꯑꯗꯨꯝ ꯁꯥꯟꯅꯔ ꯌꯦꯡꯉꯨꯔꯁꯤ ꯀꯩꯅꯣ

ꯑꯩꯗꯤ ꯈꯔꯌꯥꯝ ꯄꯥꯏꯔꯛ ꯌꯥꯔꯤꯅꯤ ꯍꯣꯔꯦꯟ ꯍꯟꯈ꯭ꯔꯒ ꯏꯁꯤꯡ ꯀꯩꯀꯩ ꯂꯩꯕ ꯑꯗꯒꯤ ꯀꯩꯀꯩ ꯆꯥꯕ ꯈꯣꯠꯄꯒꯤ ꯎꯝ ꯑꯗꯣ ꯍꯣꯔꯦꯟ ꯍꯜꯂꯛꯄꯩꯗꯨꯗ ꯈꯣꯡꯖꯣꯝ ꯃꯃꯥꯡꯗ ꯐꯣꯇꯣ ꯀꯥꯄꯛꯁꯤ ꯀꯩꯅꯣ ꯑꯣ ꯊꯝꯃꯦ ꯊꯝꯃꯦ ꯚꯥꯏ